ꯀꯥꯡꯅ ꯄꯣꯛꯍꯟꯕ ꯂꯥꯏꯅꯥꯁꯤꯡ ꯍꯥꯏꯔꯕꯗ ꯗꯦꯡꯒꯤꯒꯤ ꯂꯥꯏꯍꯧ ꯍꯧꯕ ꯑꯃꯁꯨꯡ ꯃꯦꯂꯦꯔꯤꯌꯥ ꯑꯁꯤꯒꯤꯗꯒꯤ ꯉꯥꯛꯊꯣꯛꯅꯕ ꯑꯩꯈꯣꯏꯅ ꯏꯁꯤꯡ ꯇꯨꯡꯗꯨꯅ ꯊꯝꯕ ꯊꯝꯕꯤꯔꯣꯏꯗꯕꯅꯤ ꯑꯀꯣꯏꯕꯁꯤꯗ ꯂꯨꯅ ꯅꯥꯟꯅ ꯊꯝꯕ ꯑꯃꯣꯠ ꯑꯀꯥꯏ ꯄꯩꯁꯤꯟꯕꯤꯗꯕ ꯑꯃꯗꯤ ꯇꯨꯝꯕ ꯃꯇꯝꯗ ꯃꯣꯁꯀꯤꯇꯣ ꯅꯦꯠ ꯍꯥꯏꯕꯗꯤ ꯀꯥꯡꯈꯟ ꯁꯤꯖꯤꯟꯅꯕꯤꯗꯨꯅ ꯍꯥꯏꯔꯤꯕ ꯑꯁꯤꯗꯒꯤ ꯉꯥꯛꯊꯣꯛꯅꯕ ꯍꯣꯠꯅꯒꯗꯕꯅꯤ